ꯍꯂꯣ ꯑꯥ ꯑꯥ ꯇꯦꯛꯁꯤ ꯗ꯭ꯔꯥꯏꯚꯔꯅꯦ ꯀꯔꯤ ꯂꯩꯔꯕ ꯑꯥ ꯇꯦꯛꯁꯤꯁꯤ ꯑꯩꯈꯣꯏ ꯑꯅꯝꯕꯅ ꯈꯔ ꯂꯥꯞꯄꯁꯤꯡꯁꯦ ꯑꯅꯝꯕꯅ ꯑꯩ ꯏꯁꯥꯒꯤꯗꯤ ꯕꯣꯂꯦꯔꯣꯅꯦ ꯊꯧꯖꯔꯤꯁꯦ ꯑꯗꯨ ꯀꯥꯏ ꯆꯨꯔꯆꯥꯟꯄꯨꯔ ꯆꯠꯄ ꯍꯥꯏꯕ ꯑꯣ ꯌꯥꯅꯤ ꯑꯗꯣ ꯍꯧꯖꯤꯛ ꯍꯧꯖꯤꯛꯇꯤ ꯑꯩ ꯀꯩꯅꯣ ꯇꯧꯔꯤ ꯑꯩ ꯊꯕꯛ ꯑꯃ ꯆꯠꯊꯣꯛꯏꯕꯀꯣ ꯑꯥ ꯑꯗꯨ ꯄꯨꯡ ꯈꯔ ꯄꯨꯡ ꯑꯅꯤ ꯄꯨꯡ ꯑꯅꯤꯃꯨꯛ ꯂꯩꯔꯒ ꯌꯥꯒꯗ꯭ꯔꯥ ꯌꯦꯡꯉꯣ ꯑꯗꯨꯗ ꯆꯠꯁꯦ ꯎꯝ ꯑꯣ ꯏꯝꯐꯥꯜꯗꯒꯤ ꯑꯗꯣ ꯄꯩꯁꯥꯁꯤ ꯑꯗꯨꯝ ꯃꯤ ꯑꯗꯨꯝ ꯐꯅꯌꯥꯝ ꯆꯠꯅꯝꯅꯦ ꯂꯨꯄꯥ ꯂꯤꯁꯤꯡ ꯇꯔꯦꯠ ꯅꯤꯄꯥꯟ ꯁꯨꯃꯥꯏꯅ ꯆꯠꯅꯝꯅꯦ ꯑꯗꯨ ꯑꯣ ꯈꯔ ꯌꯦꯡꯊꯣꯛ ꯌꯦꯡꯖꯤꯟ ꯇꯧꯅꯁꯦ ꯍꯥꯏꯅꯁꯦ ꯌꯥꯅꯤꯗ ꯑꯗꯨ ꯆꯠꯁꯦ ꯑꯗꯨ ꯑꯩꯁꯤ ꯊꯕꯛ ꯑꯃ ꯆꯠꯊꯣꯛꯏ ꯑꯗꯨꯗꯨ ꯑꯥ ꯑꯗꯨꯝ ꯌꯥꯅꯤ ꯆꯠꯁꯦ ꯍꯥꯏꯔꯛꯑꯣ ꯑꯩ ꯑꯗꯨꯝ ꯂꯥꯛꯆꯒꯦ ꯀꯔꯝꯕ ꯃꯐꯝꯗ ꯊꯦꯡꯅꯁꯤꯒꯦ ꯑꯥ ꯑꯥ ꯑꯣ ꯌꯥꯏ ꯌꯥꯏ ꯑꯗꯨ ꯃꯤ ꯀꯌꯥꯃꯨꯛ ꯑꯣꯏꯗꯣꯏꯅꯣ ꯑꯣ ꯍꯣꯏ ꯌꯥꯏ ꯌꯥꯏ ꯁꯤ ꯀꯟꯇꯦꯛ ꯇꯧꯅꯔꯒ ꯑꯗꯨꯝ ꯄꯨꯡ ꯑꯃ ꯃꯈꯥꯏ ꯑꯅꯤ ꯃꯌꯥꯗꯤ ꯉꯥꯏꯔꯣ ꯑꯗꯨꯒ ꯐꯣꯟꯁꯦ ꯀꯟꯇꯦꯛ ꯇꯧꯅꯔꯁꯦ ꯑꯗ ꯑꯗꯨꯃꯥꯏꯅ ꯐꯥꯎꯅꯔꯁꯤ ꯍꯣꯏ ꯌꯥꯔꯦ ꯌꯥꯔꯦ ꯎꯝ